ꯍꯧꯖꯤꯛꯀꯤ ꯑꯣꯏꯅ ꯏꯝꯐꯥꯟ ꯏꯝꯐꯥꯟ ꯋꯦꯁꯀꯤ ꯑꯣꯏꯅꯗꯤ ꯑꯩꯈꯣꯏꯒꯤ ꯑꯦꯜꯗꯔꯂꯤ ꯑꯣꯏꯕ ꯄꯤꯄꯜꯁꯤꯡꯗ ꯍꯥꯏꯗꯤ ꯁꯦꯅꯔ ꯁꯤꯇꯤꯖꯦꯟꯁꯤꯡꯗ ꯑꯩꯈꯣꯏꯒꯤ ꯈꯨꯗꯣꯆꯥꯕ ꯃꯌꯥꯝ ꯑꯃꯁꯨ ꯐꯪꯉꯦ ꯑꯗꯨꯒ ꯑꯩꯈꯣꯏꯒꯤ ꯑꯦꯜꯗꯔꯂꯤ ꯄꯤꯕꯜꯁꯤꯡꯗ ꯑꯩꯈꯣꯏꯒꯤ ꯁꯦꯡꯅ ꯃꯥꯌꯣꯛꯅꯔꯤꯕ ꯆꯦꯂꯦꯟꯖꯦꯁ ꯍꯥꯏꯔꯒꯗꯤ ꯑꯩꯈꯣꯏꯒꯤ ꯏꯝꯐꯥꯟ ꯏꯝꯐꯥꯟ ꯋꯦꯁꯁꯤꯗ ꯍꯦꯟꯅ ꯄꯣꯄꯨꯂꯦꯇꯦꯠ ꯑꯣꯏꯕ ꯈ꯭ꯋꯥꯏꯗꯒꯤ ꯃꯅꯤꯄꯨꯔꯒꯤ ꯑꯣꯏꯅ ꯈ꯭ꯋꯥꯏꯗꯒꯤ ꯄꯣꯄꯨꯂꯦꯁꯟ ꯈ꯭ꯋꯥꯏꯗꯒꯤ ꯌꯥꯝꯕ ꯗꯤꯁꯇ꯭ꯔꯤꯛ ꯑꯃ ꯑꯣꯏꯅ ꯍꯧꯖꯤꯛꯀꯤ ꯑꯦꯜꯗꯔꯂꯤ ꯄꯤꯄꯜꯁꯤꯡꯁꯤꯗ ꯑꯩꯈꯣꯏꯒꯤ ꯅꯣꯏꯁ ꯄꯣꯂꯨꯁꯟꯒꯨꯝꯕ ꯑꯗꯒꯤ ꯏꯌꯔ ꯄꯣꯂꯨꯁꯟꯒꯨꯝꯕ ꯑꯌꯥꯝꯕ ꯊꯣꯛꯏ ꯑꯗꯨꯅ ꯑꯩꯈꯣꯏꯒꯤ ꯑꯦꯜꯗꯔꯂꯤ ꯄꯤꯄꯜꯁꯤꯡ ꯍꯥꯏꯕꯗꯤ ꯑꯩꯈꯣꯏꯒꯤ ꯍꯥꯔꯠ ꯄꯦꯁꯦꯟ ꯑꯣꯏꯔꯛꯄ ꯑꯗꯒꯤ ꯑꯇꯣꯞ ꯑꯇꯣꯞꯄ ꯗꯥꯏꯕꯦꯇꯤꯁ ꯅꯥꯕ ꯑꯗꯨꯒꯨꯝꯕ ꯂꯩꯅꯥ ꯂꯩꯕ ꯑꯩꯈꯣꯏꯒꯤ ꯑꯍꯜꯁꯤꯡꯗꯗꯤ ꯍꯦꯟꯅ ꯍꯦꯟꯅ ꯈꯨꯗꯣꯡꯆꯥꯗꯕ ꯑꯃ ꯃꯥꯌꯣꯛꯅꯩ ꯍꯧꯖꯤꯛꯀꯤ ꯏꯌꯔ ꯄꯣꯂꯨꯁꯟ ꯑꯗꯨꯒꯨꯝꯕ ꯄꯣꯂꯨꯁꯟ ꯃꯌꯥꯝꯁꯤꯅ ꯃꯔꯝ ꯑꯣꯏꯔꯀꯥꯟꯗ ꯑꯗꯨꯒ ꯑꯩꯈꯣꯏꯒꯤ ꯏꯃꯨꯡꯒꯤ ꯀꯩꯒꯤ ꯄꯣꯕ꯭ꯂꯦꯝ ꯂꯩꯕꯅ ꯃꯔꯝ ꯑꯣꯏꯔꯀꯥꯟꯗ ꯑꯩꯈꯣꯏꯒꯤ ꯑꯩꯈꯣꯏꯒꯤ ꯁꯦꯅꯔ ꯁꯤꯇꯤꯖꯦꯟꯁꯤꯡꯗ ꯑꯩꯈꯣꯏꯒꯤ ꯑꯍꯜ ꯑꯣꯏꯕꯁꯤꯡꯗ ꯑꯩꯈꯣꯏꯒꯤ ꯑꯗꯨꯒꯨꯝꯕ ꯃꯤꯑꯣꯠ ꯃꯤꯅꯩ ꯇꯧꯗꯕꯃꯛꯁꯨ ꯌꯥꯎꯗꯕꯗꯤ ꯅꯠꯇꯦ ꯑꯗꯣ ꯀꯩꯒꯨꯝꯕ ꯌꯥꯎꯕ ꯇꯥꯔꯒꯁꯨ ꯑꯩꯈꯣꯏꯒꯤ ꯏꯝꯐꯥꯟ ꯋꯦꯁꯁꯤꯗ ꯑꯩꯈꯣꯏꯒꯤ ꯑꯣꯜ ꯑꯦꯁ ꯍꯣꯝ ꯃꯌꯥꯝ ꯑꯃ ꯂꯩꯔꯤ ꯃꯁꯤꯡ ꯊꯤꯉꯝꯗꯅ ꯃꯁꯤꯗꯩꯗ ꯑꯣꯜ ꯑꯦꯁ ꯍꯣꯝꯁꯤꯗ ꯑꯩꯈꯣꯏꯒꯤ ꯃꯆꯥ ꯃꯁꯨꯁꯤꯡꯅ ꯌꯦꯡꯁꯤꯟꯕꯤꯗ꯭ꯔꯕ ꯑꯗꯨꯒꯨꯝꯕ ꯑꯍꯜ ꯂꯃꯟ ꯃꯌꯥꯝ ꯑꯃ ꯂꯩꯔꯤ ꯃꯁꯤꯗꯩꯗ ꯍꯔꯥꯎ ꯇꯌꯥꯝꯅ ꯅꯨꯡꯉꯥꯏꯅ ꯂꯩ ꯂꯩꯔꯤ ꯑꯗꯨꯒ ꯑꯍꯜ ꯑꯣꯏꯁꯤꯜꯂꯛꯄ ꯑꯗ ꯑꯃꯁꯨꯡ ꯋꯤꯟꯇꯔ ꯆꯪꯂꯛꯄ ꯑꯧ ꯑꯗꯨꯒ ꯁꯤꯖꯟ ꯆꯦꯟꯁ ꯂꯥꯛꯄ ꯃꯇꯝꯗ ꯍꯦꯟꯅ ꯃꯣꯏꯒꯤ ꯀꯦꯅꯣ ꯈꯨꯗꯣꯡꯆꯥꯗꯕ ꯃꯌꯥꯝ ꯑꯃ ꯐꯦꯁ ꯇꯧꯔꯤ ꯑꯍꯜ ꯑꯣꯏꯔꯛꯄꯗ ꯑꯍꯜ ꯑꯣꯏꯔꯛꯄꯅ ꯃꯔꯝ ꯑꯣꯏꯔꯒ ꯋꯤꯟꯇꯔꯗ ꯀꯔꯤꯗ ꯑꯍꯜ ꯃꯣꯏꯒꯤ ꯏꯃꯨꯡ ꯃꯅꯨꯡꯒꯤ ꯏꯃꯨꯡ ꯃꯅꯨꯡꯅ ꯌꯦꯡꯁꯤꯟꯕꯤꯗ꯭ꯔꯕ ꯑꯍꯜꯁꯤꯡꯗꯗꯤ ꯋꯤꯟꯇꯔ ꯆꯪꯂꯛꯄ ꯃꯇꯝꯗ ꯃꯁꯤꯒꯤ ꯋꯤꯟꯇꯔꯒꯤ ꯑꯏꯪꯕ ꯉꯥꯛꯊꯣꯛꯅꯕ ꯁꯤꯒꯨꯝꯕ ꯑꯊꯥꯕ ꯐꯨꯔꯤꯠ ꯐꯤꯔꯣꯜꯁꯤꯡ ꯗꯔꯀꯥꯔ ꯑꯣꯏꯕꯁꯤꯡ ꯐꯪꯗꯕ ꯌꯥꯎꯔꯤ ꯑꯗꯨꯕꯨ ꯁꯤꯒꯨꯝꯕ ꯈꯨꯗꯣꯡꯆꯥꯗꯕ ꯈꯔꯁꯨ ꯃꯥꯌꯣꯛꯅꯔꯤ ꯑꯗꯨꯒ ꯑꯩꯈꯣꯏꯒꯤ ꯑꯦꯗꯜ ꯑꯦꯜꯗꯔꯂꯤ ꯑꯩꯈꯣꯏꯒꯤ ꯄꯤꯄꯜꯁꯤꯡꯁꯤꯗ ꯑꯩꯈꯣꯏꯒꯤ ꯔꯤꯇꯔꯃꯦꯟ ꯔꯤꯇꯔꯃꯦꯟꯒꯤ ꯑꯣꯏꯕ ꯑꯩꯈꯣꯏꯒꯤ ꯁꯝꯅ ꯍꯥꯏꯔꯕꯗ ꯑꯩꯈꯣꯏꯒꯤ ꯁꯔꯕꯤꯁ ꯁꯔꯕꯤꯁ ꯇꯧꯔꯝꯕꯁꯤꯡ ꯁꯦꯟꯇ꯭ꯔꯦꯜ ꯁꯔꯕꯤꯁ ꯇꯧꯔꯝꯕꯁꯤꯡꯗ ꯔꯤꯇꯔꯃꯦꯟꯒꯤ ꯈꯨꯗꯣꯡꯆꯥꯕ ꯒꯣꯔꯃꯦꯟꯅ ꯄꯤ ꯑꯗꯨꯒ ꯃꯣꯏꯒꯤ ꯁꯤꯒꯨꯝꯕ ꯃꯣꯏꯒꯤ ꯃꯣꯏꯒꯤ ꯗꯦ ꯇꯨ ꯗꯦꯒꯤ ꯗꯦ ꯇꯨ ꯗꯦꯒꯤ ꯑꯣꯏꯕ ꯁꯤꯖꯤꯟꯅꯒꯗꯕ ꯄꯣꯠꯆꯩꯁꯤꯡ ꯃꯤꯠ ꯇꯧꯕꯁꯨ ꯌꯥꯎꯔꯤ ꯑꯗꯨꯝ ꯑꯗꯨꯒ ꯃꯣꯏꯒꯤ ꯑꯩꯈꯣꯏꯒꯤ ꯑꯍꯜ ꯑꯣꯏꯔꯕꯁꯤꯡꯗ ꯍꯦꯟꯅ ꯀ ꯀ꯭ꯌꯔꯒꯤꯕꯤꯡꯒꯤ ꯑꯣꯏꯔꯒꯅ ꯑꯍꯜ ꯑꯣꯏꯔꯕꯁꯤꯡ ꯑꯁꯤ ꯑꯩꯈꯣꯏꯒꯤ ꯍꯣꯝ ꯍꯣꯝꯁꯤꯡ ꯂꯩꯕ ꯑꯩꯈꯣꯏꯒꯤ ꯑꯣꯜ ꯑꯦꯁꯒꯤ ꯍꯣꯝꯁꯤꯡ ꯂꯩꯕꯖꯤꯅ ꯑꯩꯈꯣꯏꯒꯤ ꯀ꯭ꯌꯔꯒꯤꯕꯤꯡꯁꯤꯡ ꯄꯤꯕ ꯉꯝꯂꯤ ꯁꯤ ꯃꯁꯤꯗꯒꯤ ꯑꯗꯨꯒ ꯑꯩꯈꯣꯏꯒꯤ ꯁꯝꯅ ꯍꯥꯏꯔꯕꯗ ꯑꯩꯈꯣꯏꯒꯤ ꯏꯟꯗꯤꯔꯥ ꯒꯥꯟꯗꯤ ꯑꯣꯜ ꯑꯦꯁ ꯄꯦꯟꯁꯤꯟ ꯁ꯭ꯀꯤꯝꯒꯨꯝꯕ ꯁꯤꯒꯨꯝꯕ ꯁ꯭ꯀꯤꯝ ꯁ꯭ꯀꯤꯝꯁꯤꯡꯁꯤꯅ ꯑꯩꯈꯣꯏꯒꯤ ꯑꯍꯜ ꯑꯣꯏꯔꯕꯁꯤꯡꯗ ꯑꯩꯈꯣꯏꯒꯤ ꯊꯕꯛ ꯇꯧꯕ ꯉꯝꯗ꯭ꯔꯕ ꯑꯍꯜ ꯑꯣꯏꯔꯕꯁꯤꯡꯁꯤꯗ ꯑꯩꯈꯣꯏꯒꯤ ꯄꯦꯟꯁꯤꯜꯁꯤꯡ ꯑꯣꯜ ꯑꯦꯁꯀꯤ ꯑꯣꯏꯕ ꯄꯦꯟꯁꯤꯜꯁꯤꯡ ꯐꯪꯍꯜꯂꯤ ꯑꯗꯨꯒ ꯃꯣꯏꯒꯤ ꯐꯨꯔꯤꯠ ꯐꯤꯔꯣꯜꯃꯛꯇ ꯂꯩꯔꯕꯁꯨ ꯑꯩꯈꯣꯏꯒꯤ ꯅꯠꯇ꯭ꯔꯒ ꯇꯨꯡꯁꯤꯟꯕꯗ ꯀꯩꯗ ꯁꯤꯖꯤꯟꯅꯔꯕꯁꯨ ꯑꯩꯈꯣꯏꯒꯤ ꯃꯁꯤꯗꯒꯤ ꯂꯥꯛꯄ ꯄꯦꯟꯁꯤꯜ ꯄꯦꯟꯁꯤꯟꯗꯒꯤ ꯄꯩꯁꯥꯁꯤꯅ ꯁꯤꯒꯨꯝꯕ ꯀꯥꯟꯅꯕꯗ ꯃꯣꯏꯒꯤ ꯂꯩꯕ ꯈꯣꯠꯄ ꯁꯤꯒꯨꯝꯕ ꯁꯤꯖꯤꯟꯅꯕꯖꯨ ꯌꯥꯎꯔꯤ